ꯑꯩꯅ ꯉꯥꯖꯦ ꯐꯨꯇꯣꯛꯑꯦ ꯐꯨꯠꯇꯣꯛꯄ ꯃꯇꯨꯝꯗꯣ ꯌꯥꯏꯊꯣꯛꯑꯒ ꯊꯦꯝꯃꯦ ꯏꯃꯨꯡ ꯃꯅꯨꯡ ꯏꯟꯁꯥꯡ ꯊꯣꯡꯕꯗ ꯊꯥꯛꯅꯕ ꯍꯥꯏꯅ ꯑꯗꯨꯒ ꯃꯆꯨꯝꯗꯨꯅ ꯑꯩꯅ ꯍꯪꯒꯥꯝ ꯊꯣꯡꯕꯗ ꯍꯥꯞꯄꯦ ꯍꯥꯎꯅꯕ ꯍꯥꯏꯗꯨꯅ ꯃꯌꯥꯝ ꯑꯩꯅ ꯊꯣꯡꯕꯗꯣ ꯍꯥꯎꯋꯦ ꯍꯥꯎꯋꯦ ꯍꯥꯏꯔꯦ ꯑꯗꯨꯒ ꯉꯥ ꯊꯣꯡꯕ ꯃꯇꯝꯗꯁꯨ ꯑꯩꯅ ꯍꯋꯥꯏꯊꯔꯥꯛ ꯀꯣꯕꯤꯂꯩ ꯈꯥꯃꯦꯟ ꯁꯤꯟꯕꯒꯨꯝꯕ ꯍꯥꯞꯄꯦ ꯑꯗꯨꯒ ꯍꯥꯎꯅꯕ ꯃꯆꯜ ꯃꯔꯨ ꯃꯔꯥꯡꯗꯨꯅ ꯑꯩꯅ ꯍꯔꯤꯕꯣꯞ ꯁꯥ ꯃꯔꯣꯏ ꯐꯗꯤꯒꯣꯝ ꯖꯤꯔꯥ ꯁꯤꯒꯨꯝꯕ ꯃꯄꯨꯝ ꯑꯗꯨꯃꯥꯏꯅ ꯊꯥꯛꯑꯒ ꯊꯣꯡꯉꯦ ꯃꯍꯥꯎ ꯍꯦꯟꯅꯕ ꯍꯥꯏꯅ